ꯍꯂꯣ ꯍꯂꯣ ꯃꯦꯗꯥꯝ ꯑꯩꯁꯦ ꯁꯣꯝ ꯅꯥꯀꯟꯗ ꯂꯩ ꯌꯥꯝ ꯊꯥꯏ ꯍꯥꯏꯕ ꯑꯃ ꯇꯥꯏ ꯑꯗꯨꯅ ꯑꯩꯈꯣꯏꯒꯤ ꯌꯨꯝꯗ ꯊꯝꯕ ꯌꯥꯕ ꯂꯩ ꯑꯩꯈꯣꯏꯒꯤ ꯌꯥꯝ ꯐꯖꯅ ꯌꯨꯝꯗ ꯌꯥꯝꯅ ꯑꯩꯈꯣꯏꯒꯤ ꯊꯝꯕꯗ ꯌꯥꯝꯅ ꯀꯥꯅꯒꯗꯕꯁꯨ ꯑꯣꯏꯕ ꯌꯥꯝꯅꯁꯨ ꯅꯨꯡꯉꯥꯏꯕ ꯑꯗꯒꯤ ꯌꯥꯝꯅꯁꯨ ꯑꯩꯈꯣꯏ ꯏꯁꯥꯗ ꯑꯣꯛꯁꯤꯖꯦꯟꯗꯒꯤ ꯀꯩꯗꯒꯤ ꯄꯨꯝꯅꯃꯛꯇ ꯀꯥꯅꯕ ꯌꯥꯕ ꯂꯩꯁꯦ ꯀꯩꯀꯩ ꯂꯩꯕꯤꯒꯦ ꯍꯧꯖꯤꯛ ꯍꯧꯖꯤꯛꯁꯦ ꯑꯩꯅ ꯌꯥꯔꯒꯗꯤ ꯑꯩꯅ ꯂꯧꯕ ꯌꯥꯕ ꯂꯩꯔꯒꯗꯤ ꯈꯤꯇꯪ ꯂꯧꯖꯒꯦꯅ ꯇꯧꯖꯔꯛꯄ ꯎꯝ ꯎꯝ ꯎꯝ ꯑꯗꯨ ꯀꯩꯒꯨꯝꯕ ꯑꯩꯅ ꯂꯧꯗꯣꯔꯤꯕ ꯈꯔꯁꯦ ꯍꯣꯝ ꯗꯦꯂꯤꯕꯔꯤ ꯇꯧꯕ ꯈꯣꯠꯄꯒꯤ ꯈꯨꯗꯣꯡꯆꯥꯕꯗꯤ ꯂꯩꯕ꯭ꯔꯣ ꯀꯃꯥꯏꯅ ꯇꯧꯒꯦ ꯎꯝ ꯎꯝ ꯎꯝ ꯎꯝ ꯎꯝ ꯎꯝ ꯑꯗꯨꯅ ꯑꯩꯈꯣꯏꯒꯤ ꯂꯩꯁꯦ ꯂꯩꯗꯗꯤ ꯃꯈꯟ ꯃꯈꯟ ꯃꯆꯨ ꯃꯆꯨ ꯁꯥꯠꯄꯒꯨꯝꯕ ꯑꯩꯈꯣꯏꯒꯤ ꯍꯦꯛ ꯁꯨꯝ ꯃꯥꯡꯒꯣꯟ ꯀꯥꯈꯠꯂꯛꯄꯒꯨꯝꯕꯗ ꯊꯝꯕ ꯌꯥꯕ ꯁꯨꯒꯨꯝꯕ ꯃꯆꯨ ꯃꯆꯨ ꯁꯥꯠꯄ ꯂꯩꯗꯒꯗꯤ ꯀꯩꯀꯩ ꯃꯆꯨ ꯌꯥꯎꯕꯤꯒꯦ ꯎꯝ ꯎꯝ ꯎꯝ ꯎꯝ ꯎꯝ ꯎꯝ ꯎꯝ ꯑꯩꯈꯣꯏ ꯎꯝ ꯑꯩꯈꯣꯏꯒꯤ ꯂꯀꯤ ꯄ꯭ꯂꯥꯟꯒꯨꯝꯕ ꯑꯗꯒꯤ ꯂꯕꯔ ꯄ꯭ꯂꯥꯟꯒꯨꯝꯕ ꯑꯗꯒꯤ ꯏꯁꯅꯦꯛ ꯄ꯭ꯂꯥꯟꯒꯨꯝꯕꯁꯤꯁꯨ ꯂꯣꯏ ꯂꯩꯒꯗ꯭ꯔꯥ ꯑꯥ ꯎꯝ ꯎꯝ ꯑꯗꯨ ꯄꯥꯝꯕꯤꯀꯥꯗꯤ ꯑꯗꯨꯝ ꯁꯤꯔꯔꯣꯏꯗꯕ ꯑꯗꯨꯝ ꯐꯔꯕ ꯍꯥꯏꯗꯤ ꯊꯥꯕꯗ ꯄꯣꯔꯛꯞꯗ ꯁꯤꯔꯣꯏꯗꯕ ꯑꯗꯨꯝ ꯑꯣꯏꯒꯗ꯭ꯔꯥ ꯑꯥ ꯎꯝ ꯎꯝ ꯎꯝ ꯎꯝ ꯎꯝ ꯎꯝ ꯎꯝ ꯑꯣ ꯑꯩꯈꯣꯏ ꯃꯩꯇꯩꯒꯤ ꯑꯣꯏꯕ ꯑꯩꯈꯣꯏꯅ ꯁꯨꯝ ꯍꯧꯖꯤꯛ ꯍꯧꯖꯤꯛ ꯊꯥꯅꯔꯤꯕ ꯄꯣꯠꯁꯤꯡꯁꯤꯁꯨ ꯑꯗꯨꯝ ꯂꯣꯏꯅ ꯁꯨꯅ ꯂꯩꯕꯤꯕ꯭ꯔꯥ ꯅꯠꯇ꯭ꯔꯒꯅ ꯍꯧꯖꯤꯛ ꯍꯧꯖꯤꯛ ꯂꯧꯕ ꯌꯥꯕ ꯄꯣꯠ ꯑꯣꯏꯕ꯭ꯔꯥ ꯂꯧꯕ ꯌꯥꯗ꯭ꯔꯤꯕ ꯄ꯭ꯂꯥꯟ ꯃꯆꯥ ꯃꯆꯥ ꯊꯥꯒꯠꯂꯛꯄꯗ ꯉꯥꯏꯔꯤꯕ ꯑꯣꯏꯗꯣꯔꯤꯕ꯭ꯔꯥ ꯎꯝ ꯎꯝ ꯎꯝ ꯎꯝ ꯍꯣꯏꯅꯦ ꯑꯗꯨ ꯑꯣꯏ ꯇꯥꯔꯒꯗꯤ ꯑꯩꯈꯣꯏꯒꯤ ꯍꯥꯟꯅ ꯌꯦꯡꯕ ꯂꯥꯛꯄꯅ ꯐꯔꯤꯕ꯭ꯔꯥ ꯅꯠꯇ꯭ꯔꯒꯅ ꯑꯗꯨꯝ ꯗꯦꯂꯤꯕꯔꯤ ꯑꯗꯨꯝ ꯄꯨꯂꯞ ꯑꯣꯏꯅ ꯍꯥꯏꯕꯗꯤ ꯀꯌꯥꯃꯨꯛ ꯂꯧꯔꯒꯗꯤ ꯑꯗꯨꯝ ꯌꯥꯕ ꯄꯣꯠ ꯑꯣꯏꯗꯣꯏꯅꯣ ꯑꯥ ꯎꯝ ꯑꯥ ꯑꯣ ꯍꯥꯏꯕꯗꯤ ꯆꯧꯔꯥꯛꯄ ꯑꯣꯏꯅ ꯇꯔꯥ ꯍꯥꯏꯗꯣꯔꯤꯕ꯭ꯔꯥ ꯅꯠꯇ꯭ꯔꯒꯅ ꯀꯨꯟ ꯍꯥꯏꯗꯣꯔꯤꯕ꯭ꯔꯥ ꯆꯧꯔꯥꯛꯄ ꯍꯥꯏꯕꯗꯤ ꯁꯤꯗꯒꯤ ꯀꯨꯟ ꯅꯠꯇ꯭ꯔꯒꯅ ꯀꯨꯟꯊ꯭ꯔꯥꯕꯥꯎꯀꯤ ꯆꯥꯡꯁꯤꯗꯒꯤꯗꯤ ꯂꯧꯕ ꯌꯥꯔꯅꯤ ꯅꯠꯇ꯭ꯔꯒꯅ ꯑꯦ ꯇꯔꯥꯗꯤ ꯀꯨꯟꯗꯤ ꯌꯥꯝꯃꯟꯗꯦ ꯑꯗꯒꯤ ꯁꯨꯃꯥꯏꯅ ꯍꯥꯏꯕꯗꯣ ꯑꯣꯏꯗꯣꯔꯤꯕ꯭ꯔꯥ ꯅꯠꯇ꯭ꯔꯒꯅ ꯑꯗꯒꯤ ꯑꯩꯗꯤ ꯃꯈꯟ ꯁꯨꯅ ꯄꯥꯝꯕ ꯑꯣꯏꯕꯅꯤꯅ ꯃꯈꯟ ꯁꯨꯕꯗꯨ ꯑꯣꯏꯅ ꯂꯧꯖꯒꯦꯅ ꯇꯧꯕꯅꯦꯕ ꯑꯗꯨ ꯑꯇꯣꯞꯄ ꯃꯦꯗꯥꯝ ꯍꯣꯏꯒꯤꯁꯤꯗ ꯑꯗꯨꯝ ꯂꯣꯏꯅ ꯁꯨꯅ ꯂꯩꯕ ꯑꯣꯏꯒꯗ꯭ꯔꯥ ꯎꯝ ꯎꯝ ꯎꯝ ꯎꯝ ꯍꯣꯏ ꯑꯗꯨꯅꯦ ꯑꯗꯨ ꯑꯣꯏꯇꯥꯔꯒꯗꯤ ꯄꯣꯠꯇꯣ ꯍꯧꯖꯤꯛ ꯍꯧꯖꯤꯛꯀꯤ ꯂꯩ ꯁꯥꯠꯄ ꯄꯣꯠꯇꯗꯤ ꯂꯩ ꯑꯣꯏꯅ ꯁꯥꯠꯂꯒ ꯐꯖꯅ ꯄꯥꯜꯂꯒ ꯂꯩꯕ ꯄꯣꯠꯇꯗꯤ ꯍꯥꯏꯕꯗꯤ ꯁꯦꯝꯀꯠꯂꯛꯄ ꯑꯣꯏꯗꯧꯔꯤꯕ꯭ꯔꯥ ꯅꯠꯇ꯭ꯔꯒꯅ ꯑꯄꯥꯟꯕ ꯄꯣꯠ ꯍꯥꯏꯕꯗꯤ ꯂꯩ ꯑꯣꯏꯅ ꯁꯥꯠꯂꯒ ꯂꯩꯔꯕ ꯄꯣꯠ ꯑꯣꯏꯗꯣꯔꯤꯕ꯭ꯔꯥ ꯎꯝ ꯎꯝ ꯎꯝ ꯎꯝ ꯎꯝ ꯎꯝ ꯎꯝ ꯑꯣ ꯑꯟꯗꯣꯒꯨꯂꯥꯞꯇꯨꯗꯗꯤ ꯀꯩꯀꯩ ꯃꯆꯨ ꯂꯩꯕ ꯑꯣꯏꯗꯣꯏꯅꯣ ꯎꯝ ꯎꯝ ꯎꯝ ꯑꯗꯨꯗꯤ ꯑꯟꯗꯔꯒꯨꯂꯥꯞꯇꯣ ꯀꯩꯀꯩ ꯃꯆꯨ ꯑꯗꯩꯗ ꯑꯩꯈꯣꯏꯒꯤ ꯍꯧꯖꯤꯛ ꯍꯧꯖꯤꯛꯀꯤ ꯀꯩꯅꯣ ꯇꯧꯔꯤꯕꯁꯦ ꯄꯥꯝꯃꯤꯕ ꯄꯣꯠꯁꯦ ꯃꯆꯨꯁꯦ ꯀꯔꯤ ꯀꯔꯤ ꯃꯆꯨ ꯑꯣꯏꯗꯣꯏꯅꯣꯕ ꯎꯝ ꯎꯝ ꯎꯝ ꯍꯣꯏ ꯍꯣꯏ ꯑꯗꯨ ꯑꯣꯏ ꯇꯥꯔꯒꯗꯤ ꯅꯨꯃꯤꯠꯇꯣ ꯑꯃ ꯀꯟꯐꯥꯝ ꯇꯧꯅꯔꯒ ꯂꯥꯛꯑꯒ ꯑꯩ ꯍꯥꯟꯅ ꯌꯦꯡꯖꯔꯒ ꯀꯣꯟꯅ ꯑꯣꯏꯅ ꯑꯃꯨꯛ ꯍꯥꯏꯕꯗꯤ ꯅꯨꯃꯤꯠꯇꯨꯗ ꯈꯜꯂꯝꯕ ꯄꯣꯠꯈꯩꯗꯣ ꯑꯣꯏꯅ ꯑꯃꯨꯛ ꯗꯦꯂꯤꯕꯔꯤ ꯇꯧꯕꯤꯔꯛꯑꯣꯅꯦ ꯑꯗꯨ ꯑꯣꯏ ꯇꯥꯔꯒꯗꯤ ꯑꯥ ꯑꯩ ꯍꯣꯏ ꯍꯣꯏ ꯑꯩ ꯂꯥꯛꯆꯔꯒꯦ ꯑꯗꯨ ꯑꯣꯏ ꯇꯥꯔꯗꯤ ꯑꯣ ꯑꯣ ꯊꯝꯖꯔꯦ ꯊꯝꯖꯔꯦ ꯑꯗꯨꯗꯤ ꯎꯝ